ꯑꯣ ꯔꯤꯁꯤꯞꯁꯟ ꯑꯣꯏꯕꯤꯔꯕꯣ ꯀꯥꯎꯟꯇꯔ ꯍꯧꯖꯤꯛ ꯂꯥꯛꯂꯤꯕ ꯇꯥꯡ ꯇ꯭ꯋꯦꯟꯇꯤ ꯐꯥꯏꯕꯇꯗꯤ ꯍꯌꯦꯡꯁꯦ ꯇꯤꯀꯦꯠ ꯇꯤꯀꯦꯠꯀꯨꯝꯕ ꯂꯩꯒꯦꯔꯥ ꯇꯤꯀꯦꯠꯀꯨꯝꯕꯁꯨ ꯑꯥ ꯄꯨꯡ ꯀꯌꯥꯋꯥꯏꯗ ꯍꯥꯡꯒꯦꯔꯥ ꯑꯗꯣ ꯑꯥ ꯐꯣꯔ ꯋꯤꯂꯔ꯭ꯁꯀꯤꯅ ꯀꯌꯥ ꯑꯗꯨꯒ ꯇꯨ ꯋꯤꯂꯔ꯭ꯁꯀꯤꯅ ꯀꯌꯥ ꯑꯣꯏꯕ ꯄꯥꯔꯀꯤꯡ ꯆꯥꯔꯖꯇꯣ ꯑꯥ ꯑꯠꯁꯥ ꯑꯠꯁꯥ ꯑꯠꯁꯥ ꯑꯗꯨꯒ ꯐꯦꯃꯤꯂꯤ ꯄꯨꯟꯅ ꯂꯥꯛꯂꯗꯤ ꯆꯥꯅꯕ ꯊꯣꯡꯅꯉꯥꯏꯒꯨꯝꯕꯗꯤ ꯇꯦꯕꯜꯒꯨꯝꯕ ꯔꯤꯁꯦꯞꯁꯟ ꯂꯩꯒꯦꯔꯥ ꯑꯠꯁꯥ ꯑꯣꯀꯦ ꯑꯣꯀꯦ ꯑꯣꯀꯦ ꯑꯗꯨ ꯍꯪꯒꯦꯅ ꯇꯧꯕꯅꯤ ꯑꯗꯨ ꯂꯥꯛꯂꯝꯗꯥꯏꯗ ꯑꯃꯨꯛꯀ ꯍꯟꯖꯤꯟꯅ ꯀꯣꯜ ꯇꯧꯔꯛꯀꯦꯅ ꯑꯣꯀꯦ ꯑꯣꯀꯦ ꯑꯣꯀꯦ